ꯀꯛꯆꯤꯡ ꯖꯤꯂꯥ ꯑꯁꯤꯗ ꯃꯔꯨ ꯑꯣꯏꯕ ꯑꯣꯏꯕ ꯌꯣꯛꯈꯠꯄ ꯌꯥꯕ ꯂꯥꯏꯐꯝ ꯂꯦꯟ ꯀꯌꯥ ꯃꯔꯣꯝ ꯂꯩ ꯃꯐꯝ ꯑꯁꯤ ꯀꯛꯆꯤꯡ ꯖꯤꯂꯥ ꯑꯁꯤ ꯃꯥꯟꯅꯗꯕ ꯙꯔꯃ ꯀꯌꯥꯅ ꯈꯨꯟꯗꯥ ꯂꯩꯇꯥꯕ ꯑꯗꯨꯒꯨꯝꯕ ꯃꯐꯝ ꯑꯃꯅꯤ ꯃꯐꯝ ꯑꯁꯤꯗ ꯗꯔꯃꯒꯤ ꯑꯣꯏꯕ ꯃꯥꯒꯤ ꯃꯥꯒꯤ ꯇꯣꯉꯥꯟ ꯇꯣꯉꯥꯟꯕ ꯂꯥꯏꯐꯝ ꯂꯥꯏꯅꯤꯡ ꯀꯌꯥ ꯃꯔꯨꯝ ꯂꯩꯅꯩ ꯍꯥꯏꯔꯤꯕ ꯂꯥꯏꯐꯝ ꯂꯦꯟ ꯑꯁꯤ ꯑꯃꯒ ꯑꯃꯒ ꯑꯃ ꯐꯥꯎꯕ ꯆꯌꯦꯠꯅꯗꯕꯤꯗ ꯑꯗꯨꯃꯛ ꯊꯝꯅꯔꯤ ꯑꯃꯗꯤ ꯌꯣꯛꯈꯠꯇꯨꯅ ꯊꯝꯅꯕꯤꯒꯤ ꯑꯄꯥꯝꯕ ꯑꯗꯨꯝ ꯂꯩꯅꯩ ꯑꯃꯗꯤ ꯃꯐꯝ ꯑꯁꯤꯗ ꯂꯩꯔꯤꯕ ꯃꯤꯑꯣꯏꯁꯤꯡꯅ ꯂꯥꯏꯐꯝ ꯂꯦꯟ ꯑꯁꯤꯕꯨ ꯑꯗꯨꯛꯀꯤ ꯃꯇꯤꯛ ꯃꯔꯨ ꯑꯣꯏꯅ ꯈꯟꯅꯕꯒ ꯂꯣꯏꯅꯅ ꯌꯣꯛꯈꯠꯇꯨꯅ ꯊꯝꯕꯒꯤ ꯑꯄꯥꯝꯕꯗꯣ ꯑꯗꯨꯃꯛ ꯐꯣꯡꯗꯣꯛꯅꯩ ꯑꯗꯨꯕꯨ ꯈꯨꯗꯤꯡꯃꯛꯁꯤꯗ ꯃꯥꯏꯌꯣꯛꯅꯔꯤꯕ ꯈꯨꯗꯣꯡ ꯆꯥꯗꯕ ꯍꯥꯏꯔꯒꯗꯤ ꯃꯇꯝ ꯃꯇꯝꯒꯤ ꯑꯣꯏꯅ ꯍꯥꯏꯔꯤꯕ ꯃꯐꯝꯁꯤꯡ ꯑꯁꯤ ꯍꯥꯡꯗꯨꯅ ꯂꯩꯕ ꯑꯃꯗꯤ ꯅꯥꯀꯟꯗ ꯇꯥꯔꯤꯕ ꯈꯨꯟꯖꯥꯁꯤꯡ ꯍꯥꯏꯕ ꯇꯥꯔꯦ ꯈꯨꯡꯒꯪꯒꯤ ꯂꯝꯗꯝꯅꯤꯅ ꯃꯤꯑꯣꯏꯁꯤꯡꯁꯤꯅ ꯍꯥꯏꯔꯤꯕ ꯃꯐꯝꯁꯤꯡꯁꯤꯗ ꯏꯟꯁꯥꯡ ꯅꯥꯄꯤ ꯊꯥꯖꯜꯂꯛꯄ ꯑꯃꯗꯤ ꯁꯥꯟꯅ ꯈꯣꯠꯂꯛꯄ ꯁꯥꯟꯅꯕꯨꯡ ꯑꯣꯏꯁꯜꯂꯛꯄ ꯑꯁꯤꯅꯆꯤꯡꯕ ꯀꯌꯥꯁꯤꯅ ꯍꯥꯏꯔꯤꯕ ꯂꯥꯏꯐꯝꯁꯦ ꯂꯥꯏꯐꯝꯂꯦꯟ ꯑꯁꯤꯒꯤ ꯃꯁꯛ ꯃꯆꯨꯗ ꯍꯥꯟꯅ ꯂꯩꯔꯝꯕ ꯃꯑꯣꯡꯁꯤꯡꯗꯒꯤ ꯑꯍꯣꯡꯕ ꯈꯔꯗꯤ ꯑꯗꯨꯃꯛ ꯎꯍꯜꯂꯛꯏ ꯑꯃꯗꯤ ꯃꯁꯤꯅ ꯑꯆꯧꯕ ꯏꯀꯣ ꯁꯤꯁꯇꯦꯝ ꯑꯃ ꯁꯦꯝꯒꯠꯄ ꯃꯇꯝꯗ ꯑꯗꯨꯛꯀꯤ ꯃꯇꯤꯛ ꯑꯆꯧꯕ ꯊꯣꯗꯥꯡ ꯂꯧꯋꯤ ꯑꯗꯨꯕꯨ ꯁꯥꯟꯅ ꯈꯣꯠꯅꯕꯒꯤ ꯃꯐꯝ ꯑꯣꯏꯅ ꯁꯦꯝꯒꯠꯂꯛꯄꯅ ꯃꯔꯝ ꯑꯣꯏꯔꯒ ꯂꯥꯏꯐꯝ ꯂꯦꯟꯁꯤꯡ ꯑꯁꯤ ꯁꯦꯡꯇꯣꯔꯛꯄ ꯍꯥꯡꯍꯜꯂꯛꯄ ꯑꯃꯗꯤ ꯎ ꯋꯥꯁꯤꯡ ꯃꯅꯥ ꯄꯨꯡꯕ ꯎꯄꯥꯜ ꯋꯥꯄꯥꯜ ꯀꯌꯥ ꯌꯥꯟꯊꯠꯄꯅꯆꯤꯡꯕ ꯃꯐꯝꯁꯤꯡ ꯑꯁꯤꯗ ꯇꯧꯔꯛꯏ ꯃꯁꯤꯅ ꯏꯀꯣ ꯁꯤꯁꯇꯦꯝꯗ ꯑꯀꯥꯏꯕ ꯑꯃ ꯑꯣꯏꯍꯜꯂꯛꯏ ꯑꯩꯅ ꯂꯩꯔꯤꯕ ꯃꯐꯝꯁꯤꯒꯤ ꯑꯣꯏꯕ ꯏꯀꯣ ꯁꯤꯁꯇꯦꯝꯒꯤ ꯐꯤꯕꯝ ꯍꯥꯏꯔꯒꯗꯤ ꯑꯗꯨꯛꯀꯤ ꯃꯇꯤꯛ ꯄꯨꯛꯅꯤꯡ ꯍꯨꯅꯤꯡꯉꯥꯏꯅꯤ ꯎ ꯋꯥ ꯅꯥꯄꯤ ꯁꯤꯡꯕꯤ ꯑꯃꯗꯤ ꯖꯤꯕ ꯀꯌꯥꯅ ꯍꯤꯡꯐꯝ ꯑꯣꯏꯔꯤꯕ ꯖꯒꯥꯅꯤ ꯑꯩꯈꯣꯏꯒꯤ ꯂꯩꯀꯥꯏ ꯈꯨꯜ ꯑꯁꯦ ꯑꯗꯨꯕꯨ ꯄꯨꯝꯅꯄꯛꯇꯨ ꯍꯤꯡꯃꯤꯟꯅꯕꯗ ꯍꯧꯖꯤꯛꯇꯤ ꯑꯗꯨꯛꯀꯤ ꯃꯇꯤꯛ ꯅꯦꯆꯔꯦꯜ ꯁꯥꯏꯀꯜꯒꯤ ꯑꯀꯥꯏꯕ ꯑꯃꯗꯤ ꯃꯤꯑꯣꯏꯕ ꯁꯃꯥꯖꯒꯤ ꯑꯀꯥꯏꯕ ꯃꯌꯥꯝꯗꯨꯅ ꯃꯔꯝ ꯑꯣꯏꯔꯒ ꯑꯆꯧꯕ ꯆꯩꯊꯦꯡ ꯑꯃꯅ ꯑꯃꯗ ꯖꯤꯕ ꯑꯃꯅ ꯑꯃꯗ ꯄꯤꯅꯔꯤ ꯑꯎ ꯑꯎꯕ ꯁꯥ ꯉꯥꯁꯤꯡ

ꯗꯔꯀꯥꯔ ꯂꯩꯕꯒꯤ ꯃꯇꯨꯡ ꯏꯟꯅ ꯌꯥꯟꯊꯠꯂꯛꯄ ꯑꯃꯗꯤ ꯃꯐꯝꯗꯨ ꯁꯦꯡꯇꯣꯔꯛꯄ ꯇꯛꯈꯥꯏꯔꯛꯄ ꯂꯣꯏꯅꯅ ꯃꯐꯝ ꯑꯁꯤꯗ ꯈꯨꯟꯗꯥ ꯂꯩꯁꯥꯁꯟꯗꯨꯅ ꯂꯩꯁꯜꯂꯛꯄꯅ ꯃꯔꯝ ꯑꯣꯏꯔꯒ ꯑꯀꯣꯏꯕꯒꯤ ꯐꯤꯕꯝꯗ ꯑꯗꯨꯛꯀꯤ ꯃꯇꯤꯛ ꯑꯍꯣꯡꯕ ꯀꯌꯥ ꯄꯤꯔꯛꯏ ꯃꯇꯧ ꯑꯁꯨꯝ ꯇꯧꯗꯅ ꯍꯥꯟꯅ ꯑꯣꯏꯔꯝꯃꯤꯕ ꯃꯑꯣꯡꯁꯤꯡꯗꯨꯒ ꯍꯧꯖꯤꯛ ꯑꯣꯏꯔꯤꯕ ꯃꯑꯣꯡꯁꯤꯡꯁꯤꯅ ꯍꯥꯏꯔꯒꯗꯤ ꯈꯔ ꯃꯈꯩꯗꯤ ꯑꯑꯣꯟꯕ ꯑꯗꯨꯃꯛ ꯂꯩꯔꯦ ꯍꯥꯏꯅꯤꯡꯉꯤ